ꯃꯅꯤꯄꯨꯔꯒꯤ ꯁꯦꯟꯇꯔ ꯃꯌꯣꯜꯗ ꯂꯩꯔꯤꯕ ꯏꯝꯐꯥꯜ ꯕꯖꯥꯔꯒꯤ ꯑꯦꯔꯤꯌꯥꯗ ꯂꯩꯔꯤꯕ ꯀꯪꯂꯥ ꯃꯤꯌꯥꯝꯅ ꯍꯦꯟꯅ ꯈꯪꯅꯩ ꯍꯥꯏꯔꯤꯕ ꯀꯪꯂꯥ ꯑꯁꯤ ꯃꯇꯧ ꯀꯔꯝꯅ ꯑꯣꯏꯈꯤꯕꯒꯦ ꯍꯥꯏꯕꯗꯨ ꯃꯤꯌꯥꯝꯒꯤ ꯃꯐꯝꯗ ꯁꯝꯄꯠꯅ ꯑꯩ ꯊꯝꯖꯒꯦ ꯑꯊꯧꯕꯁꯤꯡꯒꯤ ꯍꯥꯟꯅ ꯊꯋꯥꯏꯅ ꯄꯣꯟꯊꯥ ꯄꯤꯈꯤꯕ ꯌꯦꯛꯅꯕꯁꯤꯡꯒꯤ ꯂꯥꯟꯐꯝꯗ ꯑꯃꯁꯨꯨꯡ ꯕ꯭ꯔꯤꯇꯤꯁꯀꯥ ꯂꯥꯟ ꯁꯣꯛꯅꯕ ꯃꯇꯝꯗ ꯍꯥꯏꯔꯤꯕ ꯃꯅꯤꯄꯨꯔꯒꯤ ꯅꯤꯡꯊꯧꯁꯤꯡ ꯑꯃꯁꯨꯡ ꯑꯀꯜ ꯑꯊꯧꯁꯤꯡ ꯑꯍꯩꯁꯤꯡ ꯍꯥꯏꯔꯤꯕ ꯃꯤꯑꯣꯏꯁꯤꯡ ꯑꯁꯤ ꯀꯪꯂꯥꯗ ꯑꯌꯥꯝꯕ ꯑꯣꯏꯅ ꯊꯋꯥꯏꯅ ꯄꯣꯟꯊꯥ ꯄꯤꯈꯤ ꯑꯗꯨꯒ ꯍꯥꯏꯔꯤꯕ ꯃꯐꯝ ꯑꯁꯤ ꯃꯤꯌꯥꯝ ꯄꯨꯝꯅꯃꯛꯅ ꯀꯪꯂꯥ ꯍꯥꯏꯅ ꯊꯣꯟꯈꯤ ꯍꯥꯏꯔꯤꯕ ꯂꯥꯟꯕꯟ ꯑꯁꯤ ꯂꯥꯟꯒꯤ ꯃꯐꯝ ꯑꯣꯏꯕꯅꯤꯅ ꯑꯔꯣꯏꯕ ꯂꯥꯜꯐꯝꯁꯨ ꯑꯣꯏꯈꯤꯕꯅꯤꯅ ꯑꯊꯧ ꯑꯉꯝꯁꯤꯡꯒꯤ ꯑꯉꯝꯕ ꯁꯤꯡꯒꯤ ꯑꯈꯪ ꯑꯍꯩ ꯁꯤꯡꯒꯤ ꯊꯋꯥꯏꯅ ꯄꯣꯟꯊꯥ ꯄꯤꯈꯤꯕ ꯃꯐꯝ ꯑꯣꯏꯕꯅꯤꯅ ꯋꯥꯜꯁꯤ ꯑꯩꯈꯣꯏꯅ ꯇꯧꯁꯤꯜꯂꯤ ꯅꯤꯡꯁꯤꯡ ꯈꯨꯗꯝ ꯑꯣꯏꯅ ꯃꯤꯌꯥꯝꯅ ꯇꯨꯡꯒꯤ ꯄꯨꯟꯁꯤꯔꯦꯜ ꯐꯤꯎꯆꯔꯗ ꯂꯥꯛꯀꯥꯗꯕ ꯃꯤꯑꯣꯏꯁꯤꯡꯒꯤꯗꯃꯛ ꯈꯪꯅꯕꯒꯤꯗꯃꯛꯇꯥ ꯀꯪꯂꯥ ꯍꯥꯏꯅꯁꯨ ꯊꯣꯟꯈꯤ ꯍꯥꯏꯔꯤꯕ ꯑꯦꯔꯤꯌꯥꯁꯤꯡꯁꯤ ꯋꯥꯜ ꯀꯣꯏꯁꯤꯜꯂꯤ ꯃꯇꯝꯗꯨꯗ ꯋꯥꯜꯁꯤ ꯑꯩꯈꯣꯏꯒꯤ ꯄꯤꯛꯅ ꯅꯦꯝꯅ ꯀꯣꯏꯁꯤꯜꯂꯤ ꯍꯥꯏꯕ ꯇꯥꯔꯦ ꯑꯗꯨꯕꯨ ꯍꯧꯖꯤꯛꯇꯤ ꯌꯦꯛꯅꯕꯁꯤꯡꯅ ꯂꯥꯜꯗꯥꯔꯛꯄ ꯃꯇꯝꯗ ꯃꯐꯝ ꯀꯪꯂꯥ ꯃꯅꯨꯡꯗ ꯍꯦꯛꯇ ꯆꯪꯂꯛꯄ ꯉꯝꯗꯅꯕ ꯈꯨꯗꯣꯡ ꯆꯥꯕ ꯃꯤꯅ ꯂꯧꯈꯤꯗꯅꯕꯗꯝꯛꯇ ꯑꯋꯥꯡꯕ ꯋꯥꯜ ꯀꯣꯏꯁꯤꯜꯂꯒ ꯍꯧꯖꯤꯛꯁꯨ ꯊꯝꯃꯤ ꯑꯗꯨꯕꯨ ꯒꯦꯠ ꯑꯃ ꯑꯅꯤ ꯂꯩꯔꯤꯁꯤꯡꯗꯁꯨ ꯁꯤꯀꯤꯎꯔꯤꯇꯤ ꯃꯅꯤꯄꯨꯔ ꯐꯣꯔꯁ ꯄꯨꯂꯤꯁ ꯑꯃꯁꯨꯡ ꯑꯥꯏ ꯑꯥꯔ ꯕꯤ ꯀꯃꯥꯟꯗꯣꯅ ꯆꯤꯡꯕ ꯃꯐꯝꯗꯨꯗ ꯀꯣꯏꯁꯤꯜꯂꯒ ꯂꯩꯔꯤ ꯑꯗꯨꯕꯨ ꯍꯧꯖꯤꯛꯐꯥꯎꯕꯁꯤꯗ ꯅꯤꯡꯁꯤꯡ ꯈꯨꯗꯝ ꯑꯣꯏꯅ ꯀꯪꯂꯥ ꯍꯥꯏꯔꯤꯕ ꯃꯐꯝ ꯑꯁꯤ ꯃꯤꯌꯥꯝꯅ ꯍꯦꯟꯗꯣꯛ ꯊꯣꯏꯗꯣꯛꯅ ꯁꯤꯟꯊꯥꯕ ꯌꯥꯔꯕ ꯑꯗꯨꯒꯨꯝꯂꯕ ꯃꯐꯝꯅꯤ ꯂꯝ ꯀꯣꯏꯕ ꯁꯤꯡꯅꯁꯨ ꯍꯥꯏꯔꯤꯕ ꯂꯩꯈꯤꯗ꯭ꯔꯕ ꯊꯋꯥꯏꯅ ꯄꯣꯟꯊꯥ ꯄꯤꯈꯤꯕ ꯃꯤꯑꯣꯏ ꯁꯤꯡꯒꯤ ꯗꯃꯛꯇꯥ ꯆꯍꯤ ꯈꯨꯗꯤꯡꯒꯤ ꯂꯩ ꯈꯔ ꯈꯔ ꯍꯥꯏꯔꯤꯕ ꯃꯤꯑꯣꯏꯁꯤꯡꯗꯨ ꯗꯃꯛꯇ ꯈꯨꯗꯣꯜ ꯑꯣꯏꯅ ꯀꯠꯄꯒꯤ ꯊꯧꯔꯝꯁꯨ ꯃꯐꯝꯗꯨꯗ ꯄꯥꯡꯊꯣꯛꯏ ꯍꯥꯏꯇꯥꯔꯦ